ꯑꯩꯈꯣꯏꯒꯤ ꯈꯨꯡꯒꯪꯗ ꯐꯨꯠ ꯄ꯭ꯔꯣꯁꯦꯁꯁꯤꯡ ꯇꯧꯕ ꯑꯃ ꯂꯩꯔꯝꯃꯦ ꯍꯥꯏꯗꯤ ꯃꯥꯁꯦ ꯌꯥꯝ ꯄꯤꯛꯅ ꯇꯧꯔꯝꯕꯅꯤꯀꯣ ꯃꯥꯁꯤ ꯑꯩꯈꯣꯏꯒꯤ ꯑꯩꯈꯣꯏꯒꯤ ꯍꯩ ꯔꯥꯒꯁꯤ ꯃꯐꯝ ꯝꯐꯝꯗꯒꯤ ꯀꯌꯥꯗꯒꯤ ꯂꯧꯔꯨꯔꯒ ꯃꯥꯅ ꯍꯥꯏꯗꯤ ꯐꯨꯠ ꯄ꯭ꯔꯣꯁꯦꯁꯁꯤꯡꯒꯤ ꯑꯆꯥꯔ ꯁꯦꯝꯅꯕ ꯃꯥꯒꯤ ꯃꯈꯜ ꯃꯈꯜ ꯍꯩꯒꯤ ꯃꯈꯜꯗꯁꯨ ꯂꯩꯀꯣ ꯑꯆꯥꯔ ꯁꯦꯝꯕꯒꯤ ꯍꯥꯏꯗꯤ ꯑꯩꯈꯣꯏꯒꯤ ꯑꯩꯈꯣꯏꯒꯤ ꯑꯩꯈꯣꯏꯅ ꯀꯦꯟꯗꯤ ꯑꯣꯏꯅ ꯁꯦꯝꯃꯛꯄꯁꯨ ꯌꯥꯎꯏꯀꯣ ꯑꯆꯥꯔꯗ ꯃꯈꯜ ꯃꯈꯜ ꯂꯩꯕꯅꯦ ꯃꯌꯥꯝ ꯆꯥꯔꯒꯗꯤ ꯃꯥꯒꯤ ꯑꯆꯥꯔꯁꯦ ꯌꯥꯝ ꯍꯥꯎꯕꯅꯦ ꯅꯦꯆꯔꯦꯜꯗ ꯑꯣꯏꯅ ꯄꯨꯊꯣꯛꯄꯅꯦ ꯅꯦꯆꯔꯦꯜꯗ ꯕꯦꯁ ꯇꯧꯔꯒ ꯄꯨꯊꯣꯛꯄꯅꯦ ꯀꯦꯃꯤꯀꯦꯜꯒ ꯍꯥꯞꯇꯦ ꯃꯥꯒꯤꯁꯦ ꯍꯥꯏꯕꯗꯤ ꯃꯥꯁꯦ ꯌꯥꯝ ꯄꯤꯛꯅ ꯇꯧꯔꯝꯕꯗꯒꯤ ꯃꯥꯏ ꯐꯁꯥꯏꯒ ꯄꯥꯏꯔꯒ ꯑꯗꯨꯝ ꯍꯥꯡꯈ꯭ꯔꯦ ꯍꯧꯖꯤꯛꯁꯦ ꯑꯩꯈꯣꯏ ꯕꯖꯥꯔꯗꯁꯨ ꯌꯣꯟꯕ ꯉꯝꯃꯦ ꯃꯥꯁꯤ ꯑꯩꯈꯣꯏꯒꯤ ꯂꯩꯀꯥꯏ ꯂꯩꯀꯥꯏꯗꯁꯨ ꯗꯤꯄꯥꯔ꯭ꯇꯃꯦꯟꯇꯦꯜꯗ ꯑꯣꯏꯔꯁꯨ ꯃꯥꯁꯤ ꯐꯖꯅ ꯄꯦꯛꯀꯦꯖꯤꯡ ꯇꯧꯔꯒ ꯌꯣꯜꯂꯦ ꯃꯥꯁꯤ ꯍꯧꯖꯤꯛꯇꯤ ꯃꯥ ꯗꯨꯀꯥꯟ ꯈꯨꯗꯤꯡꯃꯛꯇ ꯃꯥ ꯊꯥꯔꯦ ꯑꯗꯣ ꯃꯄꯥꯜ ꯂꯝꯗꯒ ꯑꯗꯨꯝ ꯈꯔ ꯑꯗꯨꯝ ꯃꯥꯁꯤ ꯍꯥꯏꯗꯤ ꯃꯦꯂꯥꯒꯨꯝꯕꯗꯁꯨ ꯑꯗꯨꯝ ꯌꯥꯎꯔꯦ ꯑꯗꯨꯒ ꯍꯧꯖꯤꯛꯅ ꯃꯅꯤꯄꯨꯔꯒꯤ ꯁ꯭ꯇꯥꯔꯠ ꯑꯞ ꯍꯥꯏꯕ꯭ꯔ ꯑꯗꯨꯒꯤꯗꯨꯁꯨ ꯃꯥꯁꯤ ꯍꯥꯏꯕꯗꯤ ꯂꯣꯟꯒꯤ ꯃꯥꯁꯤ ꯊꯥꯖꯤꯟꯕꯅꯦ ꯊꯥꯖꯤꯟꯕ ꯀꯥꯟꯗ ꯃꯥꯁꯤ ꯈꯜꯂꯛꯑꯦ ꯑꯗꯨꯁꯨ ꯈꯜꯂꯛꯄꯗꯒꯤ ꯑꯃꯨꯛ ꯍꯦꯟꯅ ꯃꯥꯁꯤ ꯍꯥꯟꯅ ꯇꯧꯔꯝꯕꯗꯒꯤ ꯍꯦꯟꯅ ꯆꯥꯎꯊꯣꯛꯑꯒ ꯇꯧꯖꯕ ꯉꯝꯃꯦ ꯃꯄꯥꯜ ꯂꯝꯗ ꯑꯃ ꯃꯦꯂꯥꯒ ꯇꯧꯕ ꯆꯠꯂꯦ ꯄꯣꯠꯁꯨ ꯃꯄꯥꯟꯗ ꯑꯦꯛꯁꯄꯣꯔꯠ ꯇꯧꯕ ꯊꯥꯕ ꯉꯝꯃꯦ ꯀꯔꯤꯗꯒ ꯃꯍꯥꯔꯥꯁꯇ꯭ꯔꯗꯒ ꯗꯤꯜꯂꯤꯗꯒ ꯊꯥꯗꯅ ꯍꯥꯏꯗꯤ ꯃꯥꯒꯤ ꯃꯥꯒꯤ ꯄ꯭ꯔꯗꯛꯁꯦ ꯃꯌꯥꯝꯅ ꯄꯥꯝꯗꯅ ꯃꯌꯥꯝ ꯆꯥꯟꯅꯔꯦ ꯑꯩꯈꯣꯏ ꯃꯅꯤꯄꯨꯔꯗꯁꯨ ꯌꯥꯝ ꯍꯥꯎꯑꯦ ꯍꯥꯏꯗꯤ ꯃꯌꯥꯝꯅꯁꯨ ꯏꯟꯇꯔꯕꯤꯌꯨꯒ ꯂꯧꯅꯔꯤ ꯃꯥꯒꯤ ꯃꯥꯒꯤꯁꯤ ꯀꯃꯥꯏꯅ ꯍꯧꯔꯛꯀꯦ ꯍꯥꯏꯗ ꯃꯥꯒꯤ ꯍꯧꯔꯛꯐꯝꯗꯨ ꯌꯥꯝ ꯅꯨꯡꯁꯤꯑꯦ ꯑꯩꯈꯣꯏ ꯂꯩꯀꯥꯏꯅ ꯃꯥꯅ ꯍꯧꯗꯣꯔꯛꯄꯗꯣ ꯌꯥꯝꯅ ꯄꯤꯛꯅ ꯇꯧꯔꯝꯕꯅꯦ ꯑꯗꯨꯗꯒꯤ ꯑꯗꯨꯃꯥꯏꯅ ꯑꯗꯨꯝ ꯈꯔ ꯈꯔ ꯈꯔ ꯈꯔ ꯑꯗꯨꯝ ꯇꯧꯕꯗꯒꯤ ꯍꯥꯏꯗꯤ ꯃꯥꯏ ꯄꯥꯛꯄꯗꯣ ꯑꯣꯏꯔꯦ ꯃꯥꯅ ꯄꯥꯝꯖꯕꯗꯨ ꯊꯨꯡꯉꯦ ꯃꯥ ꯍꯧꯖꯤꯛ ꯑꯦꯟꯇꯔꯄ꯭ꯔꯦꯅꯔ ꯑꯃ ꯃꯄꯨꯡ ꯐꯥꯕ ꯑꯦꯟꯇꯔꯄ꯭ꯔꯦꯅꯔ ꯑꯃ ꯑꯣꯏꯕ ꯉꯝꯃꯦ ꯃꯥ ꯃꯍꯥꯛ ꯑꯁꯦ